ꯍꯂꯣ ꯑ ꯇꯥꯏꯌꯦ ꯀꯅꯥ ꯑꯣꯏꯕꯤꯔꯕꯅꯣ ꯑꯣ ꯀꯩꯅꯣ ꯂꯥꯛꯀꯅꯦꯅ ꯍꯥꯏꯕꯗꯨꯔꯣ ꯂꯝ ꯀꯣꯏꯕ ꯂꯥꯛꯀꯅꯦꯅ ꯍꯥꯏꯕꯗꯨꯔꯣ ꯑꯣ ꯀꯥꯏ ꯌꯧꯕꯤꯔꯒꯦ ꯀꯥꯏ ꯊꯨꯡꯉꯒꯦ ꯀꯔꯤꯑꯕ ꯎꯝ ꯑꯧ ꯑ ꯎꯝ ꯍꯣꯏ ꯍꯣꯏ ꯑꯧ ꯑꯣ ꯑꯣ ꯑꯣ ꯇꯧꯅꯤꯌꯦ ꯇꯧꯅꯤꯌꯦ ꯑꯩꯈꯣꯏ ꯇꯧꯕ ꯍꯧꯔꯅꯦꯅ ꯍꯌꯦꯡꯗꯩ ꯇꯧꯕ ꯍꯧꯅꯦꯅ ꯂꯩꯔꯤꯌꯦ ꯎꯝ ꯈꯪꯉꯦ ꯈꯪꯉꯦ ꯑꯩꯈꯣꯏ ꯑꯥꯗꯩ ꯂꯝꯀꯣꯏꯕ ꯂꯥꯛꯅꯤ ꯁꯅꯥꯝꯕꯤ ꯀꯧꯋꯤ ꯍꯥꯏꯕꯗꯨ ꯑꯣꯏꯔꯤꯅꯤꯌꯦ ꯅꯠꯇ꯭ꯔꯣ ꯑꯣ ꯑꯗꯨꯅꯦꯕ ꯎꯝ

ꯑꯣ ꯖꯒꯣꯏ ꯔꯥꯁꯇ ꯇꯧꯅꯦꯅ ꯖꯒꯣꯏ ꯔꯥꯁ ꯅꯠꯇ꯭ꯔꯣ ꯌꯦꯡꯅꯦꯅ ꯅꯍꯥꯟ ꯅꯣꯡꯃ ꯑꯩꯉꯣꯟꯗ ꯍꯥꯏꯔꯛꯈꯤꯕꯗꯨꯕꯨ ꯑꯣ ꯑꯣ ꯂꯩꯀꯥꯏꯅ ꯂꯩꯀꯥꯏꯅ ꯑꯩꯈꯣꯏꯒꯤ ꯎꯝ ꯎꯝ ꯎꯝ ꯂꯩꯀꯥꯏꯅ ꯇꯧꯕꯅꯤ ꯂꯩꯀꯥꯏꯅ ꯑꯣ ꯑꯣ ꯂꯥꯛꯑꯣ ꯂꯥꯛꯑꯣ ꯑꯩꯈꯣꯏꯁꯤꯅ ꯁꯤꯗ ꯇꯣꯞꯀꯤ ꯃꯣꯏꯔꯥꯡ ꯀꯝꯄꯣꯅ ꯂꯩꯌꯦꯕꯀꯣ ꯑꯗꯨꯒꯤ ꯕꯥꯃꯣꯟ ꯃꯥꯝꯗꯣꯞ ꯍꯥꯏꯅ ꯂꯩ ꯑꯗꯩꯗ ꯑꯩꯈꯣꯏꯒꯤ ꯔꯥꯁ ꯂꯤꯂꯥꯗꯣ ꯁꯥꯟꯅꯅꯤ ꯍꯌꯦꯡꯗꯒꯤꯅ ꯇꯧꯔꯤꯌꯦ ꯑꯣ ꯂꯥꯛꯑꯣ ꯂꯥꯛꯑꯣ ꯑꯩꯈꯣꯏ ꯇꯤꯀꯦꯠ ꯅꯨꯡꯀꯦꯠꯀ ꯑꯝꯇ ꯀꯛꯑꯣꯏꯗ ꯆꯨꯝꯅ ꯃꯌꯥꯝꯅ ꯁꯨꯝ ꯇꯧꯔꯒ ꯂꯩꯀꯥꯏꯅ ꯑꯗꯨꯝ ꯉꯥꯛ ꯁꯦꯜꯂꯒ ꯁꯨꯝ ꯁꯥꯟꯅꯕꯗꯨꯅꯤꯗ ꯂꯥꯛꯑꯣ ꯂꯥꯛꯑꯣ ꯑꯗꯨ ꯍꯦꯛ ꯂꯥꯛꯄꯒ ꯑꯗꯨꯝ ꯄꯥꯎꯗꯣ ꯍꯥꯏꯔꯛꯑꯣ ꯌꯧꯔꯛꯄꯒ ꯑ ꯑ ꯍꯣꯏ ꯍꯣꯏ ꯊꯝꯃꯣ ꯊꯝꯃꯣ